ꯑꯩꯅ ꯆꯠꯈꯤꯕ ꯈ꯭ꯋꯥꯏꯗꯒꯤ ꯐꯖꯕ ꯃꯐꯝ ꯍꯥꯏꯛꯀꯤꯡ ꯆꯠꯄꯁꯦ ꯖꯨꯀꯣ ꯚꯦꯜꯂꯤꯗꯅꯤ ꯑꯁꯤ ꯑꯗꯨꯒꯤ ꯃꯐꯝꯗꯤ ꯑꯩꯈꯣꯏ ꯌꯥꯝ ꯅꯨꯡꯉꯥꯏꯕ ꯁꯤꯡꯕ ꯐꯖꯩꯁꯨ ꯐꯖꯕꯅꯦ ꯂꯝꯕꯤꯗꯤ ꯃꯊꯛ ꯀꯥꯕꯅꯦ ꯀꯥꯕꯅꯤꯅ ꯌꯥꯝ ꯂꯧꯋꯦ ꯌꯧꯔꯀꯥꯟꯗꯗꯤ ꯁꯤꯅꯔꯤꯁꯦ ꯌꯥꯝ ꯅꯨꯡꯁꯤꯌꯦ ꯅꯨꯡꯁꯤꯕ ꯑꯃꯅꯤ ꯐꯨꯔꯦꯟ ꯑꯃ ꯃꯌꯥꯏꯗ ꯃꯌꯥꯏꯗ ꯆꯠꯂꯦ ꯑꯗꯨꯒ ꯃꯥꯎꯟꯇꯦꯟ ꯑꯣꯏꯅ ꯄꯨꯂꯞ ꯁꯨꯝ ꯇꯧꯕꯅꯤ ꯑꯗꯨꯒꯤ ꯖꯒꯥꯁꯦ ꯌꯦꯡꯕ ꯌꯥꯝ ꯅꯨꯡꯉꯥꯏ